ꯑꯩꯈꯣꯏ ꯏꯟꯗꯤꯌꯥꯗ ꯂꯂꯣꯟ ꯂꯤꯇꯤꯛ ꯇꯧꯕ ꯃꯤ ꯃꯌꯥꯝ ꯑꯃ ꯂꯩ ꯑꯗꯨꯏ ꯃꯔꯛꯇ ꯑꯩꯅ ꯈꯪꯕ ꯈꯔ ꯍꯥꯏꯔꯒꯗꯤ ꯃꯨꯀꯦꯁ ꯑꯝꯕꯥꯅꯤꯒꯨꯝꯕ ꯃꯣꯏꯅ ꯏꯟꯗꯁꯇ꯭ꯔꯤꯌꯦꯜ ꯃꯌꯥꯝ ꯑꯃ ꯂꯤꯡꯈꯠꯂꯒ ꯑꯩꯈꯣꯏꯒꯤ ꯊꯕꯛ ꯁꯥꯇ꯭ꯔ ꯁꯥꯇ꯭ꯔ ꯑꯃꯗꯤ ꯌꯨꯊꯁꯇ ꯊꯕꯛ ꯃꯌꯥꯝ ꯑꯃ ꯄꯤꯔꯒ ꯂꯩꯕꯥꯛꯀꯤ ꯑꯣꯏꯕ ꯏꯀꯣꯅꯣꯃꯤ ꯃꯌꯥꯝ ꯑꯃ ꯍꯦꯟꯒꯠꯍꯜꯂꯤ ꯑꯗꯨꯒꯤꯁꯤꯡꯗ ꯂꯥꯏꯔꯤꯛ ꯂꯥꯏꯁꯨ ꯇꯝꯕꯗ ꯃꯣꯏ ꯃꯆꯥ ꯃꯁꯨ ꯂꯥꯏꯔꯤꯛ ꯇꯝꯕꯗ ꯃꯇꯦꯡ ꯄꯥꯡꯍꯜꯂꯤ ꯑꯗꯩ ꯁꯝꯅ ꯍꯥꯏꯔꯕꯗ ꯇꯦꯛꯅꯣꯂꯣꯖꯤꯒꯨꯝꯕ ꯍꯦꯟꯒꯠꯍꯜꯂꯒ ꯐꯥꯏꯚ ꯖꯤꯒꯨꯝꯕ ꯏꯟꯗꯤꯌꯥꯗ ꯄꯣꯔꯛꯄꯁꯤ ꯃꯣꯏꯒꯤ ꯆꯥꯎꯔꯕ ꯃꯇꯦꯡ ꯑꯣꯏ